ꯍꯜꯂꯣ ꯀꯅꯥ ꯑꯣꯏꯕꯤꯔꯕ

ꯑꯥ ꯑꯥ ꯁꯥꯏꯀꯜꯁꯦ ꯂꯩꯕꯗꯤ ꯀꯌꯥꯝ ꯀꯨꯏꯕꯤꯔꯒꯦ ꯑꯣ ꯑꯗꯨꯝ ꯊꯧꯕ ꯈꯣꯠꯄꯗꯤ ꯅꯨꯡꯉꯥꯏꯔꯤꯕꯣ ꯀꯔꯤꯅꯣ ꯌꯥꯗ꯭ꯔꯤꯁꯦ

ꯁꯤꯗꯤ ꯀꯩꯅꯣꯅꯦꯕꯀꯣ ꯊꯥꯡꯃꯩꯕꯟꯅꯦꯕ ꯑꯁꯣꯝ ꯕꯖꯥꯔꯔꯣꯝꯗ ꯈꯔ ꯍꯥꯏꯗꯕꯤꯔꯣ ꯑꯗꯨꯒ ꯑꯃꯗꯤ ꯂꯩꯕꯅꯦꯕ ꯑꯗꯨꯗ ꯑꯗꯨꯝꯗꯤ ꯐꯪꯒꯅꯤ ꯑꯣ ꯑꯁꯣꯝ ꯅꯥꯀꯟ ꯕꯖꯥꯔ ꯁꯥꯏꯠꯇ ꯈꯔ ꯍꯥꯏꯗꯕꯤꯔꯣ ꯑꯗꯨꯒ ꯑꯁ꯭ꯋꯥꯏꯗ ꯁꯦꯝꯕꯝ ꯑꯃ ꯂꯩꯔꯝꯒꯅꯤꯕ ꯏꯕꯣꯌꯥꯏꯃ ꯍꯥꯏꯔꯒ ꯏꯕꯣꯌꯥꯏꯃ ꯍꯥꯏꯔ ꯑꯗꯨꯝ ꯈꯪꯅꯕꯅꯦ ꯑꯗꯨꯒꯤ ꯋꯥꯔꯛꯁꯣꯞ ꯁꯦꯟꯇꯔꯗꯣ ꯑꯗꯨꯗ ꯑꯗꯨꯝ ꯆꯪꯕꯤꯔꯣ ꯑꯗꯨꯒ ꯁꯦꯝꯃꯣ ꯑꯇꯩꯗꯤ ꯀꯩꯀꯩ ꯅꯨꯡꯉꯥꯏꯇꯕ ꯂꯩꯕ꯭ꯔꯥ ꯒꯥꯔꯤ ꯁꯦꯝꯕ ꯃꯃꯟꯁꯤ ꯁꯦꯝꯕ ꯀꯩꯒ ꯆꯥꯝꯃꯉꯥ ꯆꯥꯇ꯭ꯔꯨꯛꯇꯤ ꯆꯪꯗꯧꯃꯥꯜꯂꯦ ꯑꯗꯣ ꯁꯦꯝꯕꯝꯗ ꯑꯣꯏꯅ ꯍꯪꯉꯣ ꯈꯔ ꯐꯖꯅ ꯑꯩꯗꯤ ꯆꯧꯔꯥꯛꯄ ꯑꯣꯏꯅ ꯍꯥꯏꯖꯕꯅꯦꯕ ꯁꯥꯏꯀꯜ ꯀꯔꯝꯕ ꯃꯈꯜ ꯁꯥꯏꯀꯜ ꯑꯣꯏꯗꯣꯏꯅꯣ ꯑꯣ ꯑꯣ ꯍꯣꯏ ꯍꯣꯏ ꯀꯔꯤ ꯍꯥꯏꯕ ꯑꯣ ꯑꯣ ꯑꯩ ꯁꯤꯌꯔ ꯇꯧꯖꯔꯛꯀꯦ ꯋꯥꯆꯞꯇ ꯂꯣꯀꯦꯁꯟꯗꯣ ꯑꯗꯨꯒ ꯏꯕꯣꯌꯥꯏꯃ ꯁꯥꯏꯀꯜ ꯀꯩꯅꯣ ꯁꯦꯟꯇꯔ ꯍꯥꯏꯔꯒꯁꯨ ꯑꯗꯨꯝ ꯂꯩꯕꯅꯦ ꯃꯃꯤꯡ ꯊꯥꯔꯒ ꯑꯗꯨꯗ ꯆꯪꯕꯤꯔꯣ ꯑꯗꯨꯒ ꯍꯣꯏ ꯑꯗꯨꯃꯥꯏꯅ ꯇꯧꯔꯣ ꯍꯣꯏ ꯍꯣꯏ ꯊꯥꯖꯔꯛꯀꯦ ꯃꯊꯪꯗ ꯑꯗꯨꯝ ꯑꯇꯩ ꯌꯥꯗꯕ ꯌꯥꯎꯔꯁꯨ ꯑꯗꯨꯝ ꯍꯥꯏꯔꯛꯑꯣ ꯑꯩꯉꯣꯟꯗ ꯑꯗꯨꯝ ꯀꯣꯜ ꯇꯧꯕꯤꯔꯛꯑꯣ ꯎꯝ ꯑꯇꯩꯗꯤ ꯌꯥꯔꯗ꯭ꯔꯣ ꯁꯥꯏꯀꯜ ꯑꯅꯧꯕ ꯂꯩꯅꯤꯡꯉꯁꯨ ꯑꯩꯒꯤꯁꯦ ꯀꯩꯅꯣꯅꯦꯕ ꯁꯥꯏꯀꯜ ꯌꯣꯟꯕ ꯗꯨꯀꯥꯟꯅꯦꯕ ꯑꯗꯨꯝ ꯅꯣꯏ ꯄꯥꯝꯕꯤꯔꯒꯗꯤ ꯑꯗꯨꯝ ꯂꯩꯕ ꯌꯥꯅꯦꯕ ꯍꯣꯏ ꯂꯦꯗꯤ ꯕꯥꯔꯗ ꯂꯩꯕꯅꯦ ꯌꯦꯡꯕꯤꯒꯦꯔꯥ ꯀꯔꯝ ꯀꯔꯝꯕ ꯃꯆꯨ ꯄꯥꯝꯕꯤꯒꯦ ꯑꯣ ꯑꯣ ꯑꯩ ꯄꯨꯊꯣꯔꯛꯀꯦ ꯌꯦꯡꯉꯣ ꯃꯃꯟꯗꯤ ꯍꯧꯖꯤꯛꯇꯤ ꯇꯦꯟ ꯑꯗꯨꯃꯥꯏ ꯂꯥꯛꯀꯅꯤ ꯌꯦꯡꯒꯦ ꯍꯥꯏꯕ꯭ꯔꯥ ꯍꯣꯏ ꯍꯣꯏ ꯁꯤ ꯌꯦꯡꯕꯤꯌꯨ ꯍꯣꯏ ꯌꯥꯝ ꯅꯨꯡꯉꯥꯏꯖꯔꯦ ꯑꯗꯨꯗꯤ ꯃꯊꯪꯗꯁꯨ ꯑꯗꯨꯝ ꯂꯥꯛꯄꯤꯌꯨꯀꯣ